ꯍꯂꯣ ꯁꯤꯕꯨ ꯑꯦ ꯖꯦ ꯍꯣꯇꯦꯜ ꯑꯣꯏꯕꯤꯔꯕ꯭ꯔꯥ ꯂꯥꯏꯗꯒꯣꯟꯗ ꯂꯩꯕ ꯑꯦ ꯖꯦ ꯍꯣꯇꯦꯜꯗꯨ ꯅꯠꯇ꯭ꯔ ꯑꯣ ꯍꯣꯏ ꯐꯔꯦ ꯑꯗꯨꯗꯤ ꯌꯥꯝ ꯅꯨꯡꯉꯥꯏꯖꯔꯦ ꯑꯩ ꯑꯣꯗꯔ ꯈꯔ ꯇꯧꯒꯦ ꯇꯧꯖꯕꯅꯦ ꯜꯩꯐꯝꯅ ꯑꯩꯈꯣꯏ ꯀꯛꯆꯤꯡ ꯇꯨꯔꯦꯜ ꯋꯥꯡꯃꯗꯒꯤ ꯑꯣꯗꯔꯗꯣ ꯍꯣꯔꯦꯟ ꯑꯗꯨꯝ ꯗꯤꯂꯤꯕꯔ ꯇꯧꯕ ꯌꯥꯒꯗ꯭ꯔꯣ ꯑꯣ ꯍꯣꯏ ꯌꯥꯗꯣꯏ ꯑꯣꯏꯇꯗꯤ ꯑꯩꯒꯤ ꯆꯧꯗꯣ ꯄ꯭ꯂꯦꯠ ꯃꯉꯥ ꯑꯃꯅꯦ ꯑꯗꯒꯤ ꯃꯣꯃꯣ ꯃꯉꯥ ꯄ꯭ꯂꯦꯠ ꯃꯉꯥ ꯐꯔꯥꯏꯗ ꯔꯥꯏꯁ ꯄ꯭ꯂꯦꯠ ꯃꯉꯥꯒ ꯑꯃꯇ ꯊꯤꯟꯕꯤꯔꯛꯑꯣꯅꯦ ꯑꯣ ꯉꯁꯤꯗꯣ ꯑꯩ ꯏꯆꯥꯏ ꯕꯥꯔꯠꯗꯦ ꯂꯩꯕ ꯑꯗꯨ ꯕꯥꯔꯠꯗꯦꯗꯨꯒꯤ ꯁꯤꯖꯤꯟꯅꯅꯉꯥꯏ ꯑꯗꯨ ꯍꯣꯔꯦꯟ ꯄꯨꯡꯗꯣ ꯄꯨꯡ ꯑꯍꯨꯝ ꯅꯪꯅꯕ ꯑꯗꯨꯝ ꯊꯤꯟꯕꯤꯔꯛꯑꯣ ꯀꯣ ꯍꯣꯏ ꯍꯣꯏ ꯄꯨꯡ ꯑꯍꯨꯝ ꯅꯪꯍꯟꯕꯤꯔꯛꯑꯣ ꯄꯨꯡ ꯑꯍꯨꯝ ꯅꯪꯅꯕ ꯑꯗꯨꯝ ꯂꯥꯛꯄꯤꯔꯣ ꯍꯣꯏ ꯑꯗꯨꯒ ꯂꯥꯛ ꯃꯇꯝꯗ ꯑꯗꯨꯝ ꯕꯤꯜꯗꯨꯁꯨ ꯑꯗꯨꯝ ꯄꯥꯏꯕꯤꯔꯛꯑꯣ ꯑꯗꯨꯒ ꯑꯗꯨꯝ ꯑꯩ ꯄꯦꯗꯨꯁꯨ ꯑꯗꯨꯝ ꯄꯩꯁꯥꯗꯨꯁꯨ ꯑꯗꯨꯝ ꯄꯤꯊꯣꯛꯆꯔꯒꯦ ꯑꯗꯨꯗ ꯍꯣꯏ ꯍꯣꯏ ꯁꯣꯏꯗꯅ ꯑꯗꯨꯝ ꯇꯧꯕꯤꯔꯣꯀꯣ ꯎꯝ ꯄꯨꯡ ꯑꯍꯨꯝ ꯅꯪꯅꯕ ꯑꯗꯨꯝ ꯂꯥꯛꯄꯤꯔꯣ ꯎꯝ ꯐꯔꯦ ꯐꯔꯦ